ꯃꯃꯥꯡꯉꯩꯒꯤ ꯃꯇꯝꯗꯒꯤ ꯃꯅꯤꯄꯨꯔꯤ ꯂꯣꯟ ꯑꯁꯤ ꯌꯥꯝꯅ ꯆꯥꯎꯈꯠꯄ ꯂꯣꯟ ꯑꯃ ꯑꯣꯏꯔꯛꯏ ꯃꯤꯄꯨꯝ ꯈꯨꯗꯤꯡꯃꯛꯅ ꯃꯅꯤꯄꯨꯔꯤ ꯂꯣꯟ ꯉꯥꯡꯅꯩ ꯑꯗꯨꯕꯨ ꯍꯧꯖꯤꯛꯀꯤ ꯃꯇꯝꯒ ꯍꯥꯏꯔꯨꯔꯕꯗꯤ ꯌꯥꯝ ꯊꯤꯅ ꯈꯦꯅꯔꯦ ꯃꯔꯝꯗꯤ ꯃꯅꯤꯄꯨꯔꯤ ꯂꯣꯟ ꯑꯁꯤ ꯃꯇꯝꯒꯤ ꯃꯇꯨꯡ ꯏꯟꯅ ꯍꯥꯟꯅ ꯕꯦꯡꯒꯣꯂꯤ ꯃꯌꯦꯛꯅ ꯑꯣꯏꯔꯝꯕꯗꯨ ꯍꯧꯖꯤꯛꯇꯤ ꯏꯁꯥꯒꯤ ꯏꯌꯦꯛ ꯃꯩꯇꯩ ꯃꯌꯦꯛꯅ ꯃꯍꯨꯠ ꯁꯤꯟꯗꯨꯅ ꯂꯣꯟ ꯑꯁꯤ ꯁꯤꯖꯤꯟꯅꯔꯦ ꯑꯃꯨꯁꯨꯡ ꯁ꯭ꯀꯨꯜ ꯀꯣꯂꯦꯁꯁꯤꯡꯗ ꯃꯔꯨ ꯑꯣꯏꯅ ꯕꯦꯡꯒꯣꯂꯤꯒꯤ ꯃꯍꯨꯠꯇ ꯃꯤꯇꯩ ꯃꯌꯦꯛꯅ ꯃꯤꯇꯩ ꯂꯣꯅ ꯑꯁꯤ ꯇꯝꯂꯦ ꯃꯁꯤꯇꯁꯨ ꯅꯠꯇꯅ ꯚꯥꯔꯠꯀꯤ ꯅꯤꯄꯥꯜ ꯁꯨꯕ ꯁꯦꯗꯨꯜꯗꯁꯨ ꯆꯜꯍꯟꯈ꯭ꯔꯦ ꯑꯗꯨꯅ ꯃꯅꯤꯄꯨꯔꯤ ꯂꯣꯟ ꯑꯁꯤ ꯃꯃꯥꯡꯉꯩꯗꯒꯤ ꯍꯧꯔꯒ ꯍꯥꯏꯔꯨꯔꯒꯗꯤ ꯍꯧꯖꯤꯛꯁꯨ ꯌꯥꯝ ꯆꯥꯎꯈꯠꯂꯦ ꯍꯥꯏꯅ ꯂꯧꯕ ꯌꯥꯏ ꯑꯗꯨꯕꯨ ꯃꯃꯥꯡꯉꯩꯒꯤ ꯂꯣꯟ ꯑꯗꯨꯗꯤ ꯕꯦꯡꯒꯣꯂꯤ ꯃꯌꯦꯛꯅ ꯑꯣꯏꯔꯝꯕꯅꯤ ꯍꯧꯖꯤꯛꯅ ꯃꯤꯇꯩ ꯃꯌꯦꯛꯅ ꯑꯣꯏꯈ꯭ꯔꯦ ꯑꯗꯨꯅ ꯃꯅꯤꯄꯨꯔꯤ ꯂꯣꯟ ꯑꯁꯤ ꯌꯥꯝꯅ ꯃꯃꯥꯡꯉꯩꯗꯒꯤꯗꯤ ꯍꯧꯖꯤꯛꯅ ꯆꯥꯎꯈꯠꯂꯦ